ꯍꯂꯣ ꯍꯥꯏꯕꯤꯌꯨ ꯌꯥꯅꯤ

ꯎꯝ ꯎꯝ ꯅꯪꯅ ꯂꯥꯛꯇꯣꯏꯖꯤ ꯐ꯭ꯂꯥꯏꯠꯇꯔꯥ ꯅꯠꯇ꯭ꯔꯒ ꯑꯗꯨꯗꯤ ꯐ꯭ꯂꯥꯏꯠꯇ ꯂꯥꯛꯑꯒꯗꯤ ꯐ꯭ꯂꯥꯏꯠꯇꯁꯨ ꯑꯗꯨꯝ ꯐꯪꯅꯤ ꯑꯩꯈꯣꯏ ꯏꯌꯥꯔꯄꯣꯔꯠꯇꯁꯨ ꯑꯗꯨꯝ ꯐꯪꯒꯅꯤ ꯑꯗꯣ ꯅꯪꯅ ꯂꯥꯛꯄꯒ ꯑꯗꯨꯝ ꯑꯩꯈꯣꯏꯒꯤ ꯑꯩꯈꯣꯏ ꯀꯥꯎꯟꯇꯔ ꯂꯩꯌꯦꯕꯀꯣ ꯑꯩꯈꯣꯏꯒꯤ ꯀꯥꯎꯟꯇꯔꯗꯨꯗ ꯆꯪꯕꯤꯔꯒ ꯑꯗꯨꯝ ꯀꯛꯄ ꯌꯥꯒꯅꯤ ꯑꯗꯨꯒꯤꯗꯤ ꯑꯗꯨꯒꯤ ꯇꯥꯊꯣꯛ ꯇꯥꯁꯤꯟ ꯂꯣꯏꯅ ꯌꯥ ꯌꯥꯅꯤ ꯐꯣꯟ ꯑꯗꯨꯝ ꯇꯧꯕꯤꯔꯛꯑꯣ

ꯃꯥꯒꯤ ꯚꯦꯂꯤꯗꯤꯇꯤꯁꯦ ꯆꯍꯤ ꯇ ꯊꯥ ꯇꯔꯨꯛ ꯀꯣ ꯆꯍꯤ ꯑꯃ ꯑꯗꯨꯃꯥꯏꯅ ꯂꯩꯅꯤ ꯑꯗꯨ ꯃꯥꯒꯤ ꯇꯦꯛꯁ ꯈꯔ ꯃꯥꯒꯤ ꯚꯦꯂꯤꯗꯤꯇꯤ ꯁꯥꯡꯕꯒꯤ ꯃꯇꯨꯡ ꯏꯟꯅ ꯇꯦꯛꯁꯇ ꯑꯩꯈꯣꯏ ꯈꯦꯠꯅꯕ ꯈꯔ ꯂꯩ ꯁꯝꯅ ꯍꯥꯏꯔꯕꯗ ꯊꯥ ꯇꯔꯨꯛ ꯑꯣꯏꯔꯒꯅ ꯇꯦꯛꯁꯇꯣ ꯈꯔ ꯇꯦꯛꯁ ꯈꯔ ꯄꯤꯛꯄ ꯀꯣ ꯆꯍꯤ ꯑꯃ ꯑꯣꯏꯔꯒꯅ ꯇꯦꯛꯁ ꯈꯔ ꯆꯥꯎꯕ ꯁꯨꯃꯥꯏ ꯑꯗꯨꯝ ꯂꯩ ꯑꯗꯨꯝ ꯍꯌꯦꯡ ꯀꯣꯜ ꯇꯧꯔꯒ ꯑꯗꯨꯝ ꯆꯪꯕꯤꯔꯀꯣ ꯑꯗꯨꯒ ꯌꯥꯅꯤ ꯍꯣ ꯍꯣ ꯍꯣꯏ